ꯎꯝ ꯍꯜꯂꯣ ꯅꯨꯡꯉꯥꯏꯔꯤꯌꯦ ꯂꯩꯌꯦ ꯁꯣꯝꯗ ꯂꯩꯌꯦ ꯀꯩꯅꯣ

ꯑꯥ ꯑꯣ ꯑꯗꯨꯗꯤ ꯀꯣꯕꯤ ꯀꯣꯔꯥꯡ ꯀꯔꯤꯁꯨ ꯑꯗꯨꯝ ꯐꯕ꯭ꯔꯣ ꯑꯗꯨꯗ ꯏꯪꯈꯣꯟ ꯅꯨꯡꯈꯣꯟ ꯀꯣꯏꯕ ꯑꯃ ꯑꯃ ꯇꯧꯕꯁꯨ ꯑꯗꯨꯝ ꯐꯕ꯭ꯔꯣ

ꯂꯧꯒꯤ ꯎꯝ ꯑꯥ ꯑꯗꯒꯤ ꯏꯪꯈꯣꯟ ꯃꯇꯝꯗꯒꯗꯤ ꯀꯣꯕꯤꯒꯨꯝꯕ ꯑꯩꯈꯣꯏ ꯍꯥꯔ ꯍꯥꯞꯇꯕ ꯑꯐꯕ ꯁꯤꯒꯨꯝꯕꯁꯤꯕꯨ ꯀꯔꯝ ꯀꯔꯝ ꯍꯥꯏꯅ ꯇꯧꯒꯦꯕ ꯑꯗꯨꯝ ꯀꯥꯟꯅꯕ꯭ꯔꯥ ꯑꯣ ꯐꯔꯦꯅꯦ ꯐꯔꯦꯅꯦ ꯑꯗꯨ ꯑꯩꯈꯣꯏꯁꯨ ꯅꯣꯡ ꯐꯥꯗꯣꯛ ꯆꯠꯊꯣꯔꯛꯀꯦ ꯑꯗꯨꯒ ꯌꯦꯡꯒꯦꯅ ꯇꯧꯕꯅꯦ ꯑꯗꯣ ꯐꯔꯦ ꯑꯗꯨꯗꯤ ꯀꯣ ꯑꯗꯨ ꯍꯪꯒꯦꯅ ꯀꯩꯗꯧꯔꯝꯕꯅꯤ ꯎꯝ ꯎꯝ ꯎꯝ ꯎꯝ ꯎꯝ